ꯕꯤꯗꯤꯑꯣ ꯏꯗꯤꯇꯤꯡ ꯑꯃꯁꯨꯡ ꯐꯣꯇꯣ ꯏꯗꯤꯇꯤꯡ ꯑꯁꯤ ꯃꯤꯑꯣꯏ ꯑꯃꯅ ꯄꯥꯁꯋꯥꯗ ꯑꯣꯔ ꯄ꯭ꯔꯥꯏꯕꯦꯁꯤ ꯑꯗꯨ ꯍꯨꯔꯥꯜꯂꯒ ꯊꯥꯒꯠꯄ ꯇꯥꯔꯕꯗꯤ ꯒꯣꯕꯔꯟꯃꯦꯟ ꯑꯁꯤꯅ ꯃꯍꯥꯛꯄꯨ ꯖꯦꯜꯗ ꯊꯝꯕ ꯅꯠꯇ꯭ꯔꯒꯅ ꯄꯤꯐꯝ ꯄꯤꯐꯝ ꯊꯣꯛꯄ ꯐꯥꯏꯜ ꯑꯗꯨ ꯊꯤꯅꯕ ꯑꯩꯅ ꯋꯥꯀꯠꯆꯔꯤ